ꯑꯩꯒꯤ ꯑꯩꯈꯣꯏꯒꯤ ꯃꯐꯝꯗ ꯄꯥꯡꯊꯣꯛꯄ ꯇꯣꯞ ꯇꯣꯞꯄ ꯏꯔꯥꯠ ꯊꯧꯅꯤ ꯈꯔ ꯍꯥꯏꯔꯒꯗꯤ ꯂꯥꯏ ꯍꯔꯥꯎꯕ ꯆꯩꯔꯥꯎꯕ ꯌꯥꯎꯁꯪ ꯅꯤꯉꯣꯜ ꯆꯥꯛꯀꯧꯕ ꯏꯃꯣꯏꯅꯨ ꯈ꯭ꯔꯤꯁꯃꯥꯁ ꯗꯤꯋꯥꯂꯤ ꯑꯁꯤꯅ ꯆꯤꯡꯕꯅꯤ ꯑꯗꯣ ꯁꯤꯒꯤ ꯍꯥꯏꯔꯤꯕ ꯁꯤꯡꯁꯤꯗ ꯑꯇꯩ ꯂꯝꯗ ꯄꯥꯡꯊꯣꯛꯇꯗ ꯈꯝꯕꯥ ꯊꯣꯏꯕꯤ ꯗꯥꯟꯁ ꯀꯥꯏꯅ ꯇꯧꯕ ꯃꯌꯥꯝ ꯑꯃ ꯌꯥꯎꯔꯤ ꯆꯩꯔꯥꯎꯕꯗ ꯃꯊꯦꯜ ꯃꯌꯥꯝ ꯑꯃ ꯊꯣꯡꯉꯒ ꯂꯥꯏꯗ ꯊꯧꯅꯤꯕ ꯂꯥꯏꯒꯤꯗꯃꯛꯇ ꯀꯠꯊꯣꯛꯄ ꯑꯗꯨꯒꯨꯝꯕ ꯃꯌꯥꯝ ꯑꯃ ꯌꯥꯎꯔꯤ ꯑꯁꯤꯁꯤꯡꯁꯦ ꯑꯇꯩꯒꯤ ꯃꯄꯥꯟ ꯂꯝꯗ ꯇꯧꯗꯕ

ꯃꯣꯏ ꯃꯣꯏꯅ ꯑꯄꯥꯝꯕꯗꯨ ꯃꯨꯟꯅꯔꯒ ꯂꯧꯅꯔꯒ ꯆꯥꯕ ꯑꯗꯨꯒꯨꯝꯕ ꯃꯌꯥꯝ ꯑꯃ ꯌꯥꯎꯔꯤ ꯑꯗꯨꯒ ꯆꯩꯔꯥꯎꯕ ꯍꯥꯏꯔꯤꯕ ꯀꯨꯝꯍꯩ ꯑꯁꯤꯁꯨ ꯌꯥꯝꯅ ꯐꯖꯕ ꯀꯨꯝꯍꯩ ꯑꯃꯅꯤ ꯆꯩꯔꯥꯎꯕꯗ ꯎꯇꯤ ꯉꯥ ꯊꯣꯡꯕ ꯃꯊꯦꯜ ꯃꯌꯥꯝ ꯑꯃ ꯊꯣꯡꯉꯒ ꯂꯥꯏꯗ ꯀꯠꯄ ꯑꯗꯨꯒ ꯆꯍꯤ ꯍꯧꯕꯒꯤ ꯑꯐꯕ ꯀꯌꯥ ꯑꯃ ꯑꯣꯏꯅꯕ ꯅꯤꯖꯕ ꯑꯗꯨꯒꯨꯝꯕ ꯃꯌꯥꯝ ꯑꯃ ꯌꯥꯎꯔꯤ ꯑꯗꯒꯤ ꯂꯥꯏ ꯍꯔꯥꯎꯕꯗ ꯂꯥꯏ ꯍꯔꯥꯎꯕꯒꯤ ꯗꯥꯟꯁ ꯃꯈꯜ ꯃꯈꯜ ꯃꯌꯥꯝ ꯑꯃ ꯂꯩꯔꯤ ꯃꯦꯟ ꯑꯣꯏꯅ ꯈꯝꯕꯥ ꯊꯣꯏꯕꯤ ꯗꯥꯟꯁ ꯁꯤꯒꯨꯝꯕ ꯀꯌꯥꯁꯦ ꯂꯥꯛꯂꯤꯕ

ꯊꯧꯔꯝ ꯀꯌꯥꯁꯤꯗ ꯔꯤꯆꯨꯋꯦꯜ ꯀꯌꯥꯁꯤꯗ ꯌꯥꯎꯕ ꯌꯥꯏ ꯃꯈꯣꯏꯅ ꯌꯥꯎꯕꯤꯕꯗꯣ ꯑꯩꯈꯣꯏꯒꯤꯗꯤ ꯌꯥꯝꯅ ꯐꯕꯅꯤ ꯌꯥꯝꯅ ꯐꯕ ꯑꯩꯈꯣꯏꯒꯤ ꯀꯨꯝꯍꯩ ꯁꯤꯡꯁꯤ ꯑꯩꯈꯣꯏꯒꯤ ꯆꯠꯅꯕꯤ ꯁꯤꯡꯁꯦ ꯃꯄꯥꯟ ꯂꯝꯗ ꯑꯇꯣꯞꯄ ꯃꯤꯗ ꯎꯊꯣꯛꯄ ꯐꯪꯕꯒꯤ ꯌꯥꯝꯅ ꯍꯔꯥꯎꯖꯕ ꯌꯥꯝꯅ ꯅꯨꯡꯉꯥꯏꯖꯕ ꯑꯗꯨ ꯄꯣꯛꯏ ꯃꯈꯣꯏꯅ ꯑꯩꯈꯣꯏꯒꯤ ꯁꯤꯗ ꯁꯔꯨꯛ ꯌꯥꯕꯤꯔꯕ ꯍꯥꯏꯕꯁꯦ ꯇꯨꯔꯤꯁ ꯁꯤꯡꯁꯤꯅ ꯁꯔꯨꯛ ꯌꯥꯕꯤꯕ ꯍꯥꯏꯕꯁꯤ ꯁꯔꯨꯛ ꯌꯥꯍꯟꯅꯤꯡꯏ ꯌꯥꯕꯤꯕꯁꯨ ꯌꯥꯎꯈ꯭ꯔꯦ ꯃꯈꯥ ꯇꯥꯅꯁꯨ ꯌꯥꯍꯟꯅꯤꯡꯏ ꯃꯈꯣꯏꯅ ꯑꯩꯈꯣꯏꯒꯤꯁꯤꯗ ꯁꯔꯨꯛ ꯌꯥꯕꯤꯕꯁꯦ ꯑꯩꯈꯣꯏꯗꯤ ꯌꯥꯝꯅ ꯆꯥꯎꯊꯣꯛꯆꯩ ꯑꯩꯈꯣꯏꯒꯤ ꯆꯠꯅꯕꯤ ꯀꯌꯥꯁꯦ ꯃꯈꯣꯏꯅꯁꯨ ꯌꯥꯝꯅ ꯍꯔꯥꯎꯅ ꯌꯥꯎꯕꯤꯕꯗꯣ ꯑꯗꯨ ꯅꯨꯡꯉꯥꯏꯖꯩ ꯃꯈꯣꯏꯅ ꯃꯈꯥ ꯇꯥꯅꯁꯨ ꯂꯥꯛꯄ ꯃꯇꯝꯗ ꯑꯗꯨꯝ ꯌꯥꯎꯍꯟꯖꯒꯅꯤ ꯑꯩꯈꯣꯏꯒꯤ ꯆꯠꯅꯕꯤꯗꯨ ꯃꯈꯣꯏꯗ ꯊꯥꯛꯑꯒ ꯃꯈꯣꯏꯅꯁꯨ ꯑꯗꯨꯝ ꯌꯥꯎꯋꯤ ꯑꯩꯈꯣꯏꯒꯤ ꯊꯣꯡꯉꯤꯕ ꯊꯥꯛꯏꯕ ꯁꯤꯡꯁꯤ ꯃꯍꯥꯎ ꯃꯥꯟꯅꯗꯕ ꯌꯨꯅꯤꯛ ꯑꯣꯏꯕ ꯑꯗꯨꯝꯕ ꯀꯌꯥꯗꯨ ꯃꯣꯏꯅꯁꯨ ꯌꯥꯝ ꯊꯥꯒꯠꯄꯤꯔꯝꯕ ꯍꯔꯥꯎꯅ ꯆꯥꯈꯤꯕ ꯍꯥꯎꯋꯤꯅ ꯍꯥꯏꯔꯝꯕ ꯑꯗꯒꯤ ꯑꯩꯈꯣꯏꯅ ꯇꯧꯔꯤꯕ ꯀꯨꯝꯍꯩ ꯀꯌꯥꯗꯨ ꯍꯔꯥꯎꯅ ꯌꯦꯡꯕ ꯈꯝꯕ ꯊꯣꯏꯕꯤꯒꯤ ꯗꯥꯟꯁꯃꯛꯇ ꯑꯣꯏꯔꯣ ꯌꯥꯝꯅ ꯅꯨꯡꯉꯥꯏꯅ ꯌꯦꯡꯕ ꯑꯗꯒꯤ ꯃꯈꯣꯏꯅ ꯑꯃꯨꯛꯀ ꯃꯈꯣꯏꯒꯤ ꯂꯝꯗ ꯍꯟꯈ꯭ꯔ ꯀꯥꯟꯗ ꯃꯈꯣꯏꯅ ꯑꯩꯈꯣꯏꯒꯤ ꯆꯠꯅꯕꯤꯁꯦ ꯋꯥꯔꯤ ꯂꯤꯔꯨꯕ ꯃꯣꯏꯅ ꯅꯝꯈꯤꯕ ꯕꯤꯗꯤꯑꯣ ꯔꯦꯀꯣꯔꯗꯤꯡ ꯀꯌꯥꯗꯨ ꯃꯣꯏꯅ ꯎꯠꯊꯣꯛꯄ ꯑꯗꯨꯒꯨꯝꯕ ꯀꯌꯥꯁꯨ ꯑꯩꯈꯣꯏꯅ ꯊꯦꯡꯅꯖꯔꯦ ꯑꯗꯨꯒꯨꯝꯕ ꯃꯣꯏꯅ ꯇꯧꯕꯤꯕꯗꯣ ꯑꯩꯈꯣꯏ ꯌꯥꯝꯅ ꯄ꯭ꯔꯥꯎꯠ ꯐꯤꯜ ꯇꯧꯖꯩ ꯅꯨꯡꯉꯥꯏꯖꯩ ꯍꯔꯥꯎꯖꯩ